ꯁꯤ ꯂꯤꯛꯂꯥ ꯕꯦꯀꯔꯤ ꯑꯣꯏꯕꯤꯔꯕ꯭ꯔꯥ ꯑꯩꯅ ꯑꯉꯥꯡꯒꯤ ꯕꯥꯔꯗꯦꯒꯤ ꯀꯦꯛ ꯑꯃ ꯂꯧꯒꯦꯅ ꯇꯧꯖꯔꯝꯕꯗꯨ ꯅꯣꯏꯅ ꯊꯥꯕꯗꯁꯨ ꯈꯔ ꯁꯣꯏꯕ ꯃꯇꯥꯡ ꯑꯃ ꯃꯌꯦꯛ ꯑꯃ ꯌꯥꯎꯔꯦ ꯑꯗꯨꯅ ꯑꯩ ꯍꯟꯗꯣꯛꯆꯕ ꯌꯥꯒꯗ꯭ꯔꯥ